ꯑꯩꯍꯥꯛꯅ ꯏꯕꯒꯤ ꯋꯥꯈꯜꯂꯣꯟꯁꯤꯡ ꯑꯁꯤ ꯑꯩꯅ ꯅꯣꯡꯃꯗ ꯊꯦꯡꯅꯖꯔꯛꯄ ꯊꯧꯗꯣꯛ ꯋꯥꯊꯣꯛꯁꯤꯡ ꯑꯩꯅ ꯏꯕꯒꯤ ꯍꯩꯅꯕꯤ ꯑꯃ ꯁꯨꯝ ꯂꯩꯒꯤꯕꯗꯒꯤ ꯑꯩꯅ ꯁꯨꯝ ꯏꯁꯟꯖꯕꯗꯒꯤ ꯍꯩꯕꯒꯤ ꯑ ꯏꯕꯒꯤ ꯍꯩꯅꯕꯤꯁꯤ ꯂꯩꯈꯤꯕꯅꯤ ꯑꯗꯨꯒ ꯑꯩꯅ ꯏꯕ ꯑꯁꯤꯗ ꯈ꯭ꯋꯥꯏꯗꯒꯤ ꯍꯦꯟꯅ ꯑꯩꯉꯣꯟꯗ ꯏꯊꯤꯜ ꯄꯨꯛꯅꯤꯡ ꯊꯧꯒꯠꯄ ꯑꯁꯤ ꯑꯩꯒꯤ ꯄꯨꯛꯅꯤꯡꯗ ꯐꯥꯎꯕꯁꯤꯡ ꯏꯊꯣꯛꯄ ꯕꯣꯏꯗ ꯅꯠꯇ꯭ꯔꯒ ꯗꯥꯏꯔꯤꯗ ꯏꯊꯣꯛꯄ ꯑꯁꯤꯅꯤ